ꯍꯂꯣ ꯑꯥ ꯍꯥꯏꯕꯤꯌꯨ ꯀꯅꯥ ꯑꯥ ꯃꯥꯅꯦ ꯃꯥꯅꯦ ꯃꯥꯅꯦ ꯑ ꯃꯥꯅꯦ ꯃꯥꯅꯦ ꯏꯁꯥꯃꯛ ꯑꯗꯨ ꯖꯤꯝꯗꯨꯒꯤ ꯇ꯭ꯔꯦꯅꯔꯅꯤ ꯑ ꯌꯥꯏꯌꯦ ꯇꯧꯕꯤꯌꯣ ꯑꯦꯗꯃꯤꯁꯟ ꯇꯧꯕꯁꯤ ꯑꯩꯈꯣꯏ ꯍꯧꯖꯤꯛꯁꯦ ꯅꯧꯅ ꯁꯤꯖꯟ ꯏꯁꯇꯥꯔꯠ ꯇꯧꯔꯛꯄꯒꯤ ꯑꯣꯐꯔ ꯄꯤꯊꯣꯛꯏꯌꯦꯕꯀꯣ ꯍꯧꯖꯤꯛꯁꯦ ꯂꯥꯛꯂꯤꯕ ꯇꯥꯡ ꯇꯔꯥ ꯗꯦꯠ ꯇꯦꯟꯁꯦ ꯗꯦꯠ ꯇꯦꯟꯁꯤ ꯐꯥꯎꯕꯒꯤ ꯃꯅꯨꯡꯗ ꯅꯪꯅ ꯇꯧꯍꯧꯔꯒꯗꯤ ꯑꯦꯗꯃꯤꯁꯟꯁꯦ ꯐꯥꯏꯚ ꯀꯦ ꯑꯣꯏꯕꯅꯦ ꯑꯗꯨ ꯗꯦꯠ ꯇꯦꯟꯁꯤ ꯐꯥꯎꯕꯒꯤ ꯃꯅꯨꯡꯗ ꯇꯧꯍꯧꯔꯗꯤ ꯊ꯭ꯔꯤ ꯀꯦꯗ ꯄꯤꯊꯣꯛꯀꯗꯣꯏꯅꯦꯕ ꯑꯥ ꯑꯥ ꯑꯣꯐꯔ ꯑꯣꯐ ꯍꯥꯏꯕ ꯇꯥꯔꯦꯀꯣ ꯑꯗꯨꯃꯥꯏꯅ ꯂꯥꯛꯀꯅꯤ ꯑꯗꯨ ꯗꯦꯠ ꯇꯦꯟ ꯐꯥꯎꯕꯒꯤ ꯃꯅꯨꯡꯗ ꯇꯧꯍꯧꯗ꯭ꯔꯒꯗꯤ ꯀꯩꯅꯣ ꯇꯧꯒꯗꯣꯏꯅꯦ ꯑꯗꯨꯅ ꯕ꯭ꯔꯣꯅ ꯇꯧꯅꯤꯡꯉꯒꯗꯤ ꯗꯦꯠ ꯇꯦꯟ ꯐꯥꯎꯕꯒꯤ ꯃꯅꯨꯡꯁꯤꯗ ꯇꯧꯍꯧ ꯈꯨꯗꯣꯡꯆꯥꯕꯁꯤ ꯂꯧꯕꯤꯍꯧ ꯑꯥ ꯑꯗꯨ ꯕ꯭ꯔꯣꯅ ꯏꯁꯥ ꯄꯥꯏ ꯍꯥꯏꯕꯁꯤ ꯁꯨꯃꯥꯏꯅ ꯇꯧꯔꯁꯤ ꯕ꯭ꯔꯣ ꯕ꯭ꯔꯣꯒꯤꯁꯦ ꯂꯥꯛꯄꯤꯔꯣꯕꯀꯣ ꯗꯦꯠ ꯇꯦꯟ ꯐꯥꯎꯕꯒꯤ ꯃꯅꯨꯡꯗ ꯑꯗꯨ ꯕ꯭ꯔꯣꯅ ꯂꯥꯛꯄ ꯍꯧꯕꯗꯣ ꯁꯟꯗꯦ ꯅꯨꯃꯤꯠꯇꯗꯤ ꯂꯥꯛꯄꯤꯒꯅꯨꯀꯣ ꯁꯟꯗꯦꯁꯤ ꯑꯣꯐ ꯂꯩꯌꯦꯕꯀꯣ ꯂꯥꯛꯄꯤꯔꯣ ꯁꯤꯒꯤ ꯗꯦꯠ ꯇꯦꯟꯁꯤ ꯐꯥꯎꯕꯒꯤ ꯃꯅꯨꯡꯗ ꯂꯥꯛꯄꯤꯔꯣ ꯑꯗꯨꯗꯨꯒ ꯕ꯭ꯔꯣꯒꯤꯁꯦ ꯀꯃꯥꯏ ꯀꯃꯥꯏꯅ ꯇꯧꯒꯗꯣꯏꯅꯣ ꯍꯥꯏꯕꯗꯣ ꯈꯟꯅꯔꯁꯤ ꯑꯩꯈꯣꯏꯁꯨ ꯑꯗꯨꯗꯨꯒ ꯕ꯭ꯔꯣꯁꯦ ꯑꯍꯥꯟꯕꯁꯦ ꯁꯨꯃꯥꯏꯅ ꯇꯧꯔꯁꯤ ꯕ꯭ꯔꯣ ꯒ꯭ꯔꯦꯅꯔꯁꯦ ꯍꯥꯟꯅ ꯆꯥꯔꯒ ꯁꯥꯟꯅꯔꯁꯦꯕꯀꯣ ꯑ ꯒ꯭ꯔꯦꯅꯔꯁꯦ ꯂꯣꯏꯅ ꯐꯪꯒꯅꯤ ꯒ꯭ꯔꯦꯅꯔꯅꯦ ꯄ꯭ꯔꯣꯇꯤꯟ ꯀ꯭ꯔꯦꯇꯤꯟ ꯀꯔꯤ ꯀꯔꯥ ꯂꯣꯏꯅ ꯐꯪꯒꯅꯦꯕꯀꯣ ꯑꯩꯒꯤꯁꯤꯗ ꯑꯗꯨ ꯁꯤꯁꯨ ꯑꯦꯗꯃꯤꯁꯟꯒꯤ ꯀꯩꯅꯣꯗꯨꯒ ꯆꯞ ꯃꯥꯅꯩꯌꯦ ꯗꯦꯠ ꯇꯦꯟ ꯐꯥꯎꯕꯒꯤ ꯃꯅꯨꯡꯗ ꯅꯈꯣꯏꯅ ꯂꯩꯕ ꯈꯣꯠꯄ ꯇꯧꯔꯒꯗꯤ ꯁꯤꯁꯨ ꯑꯗꯨꯝ ꯑꯣꯐꯔꯅꯦꯕ

ꯑꯥ ꯑꯥ ꯀꯦꯖꯤꯁꯦ ꯑꯩꯅ ꯍꯧꯖꯤꯛ ꯍꯥꯏꯔꯤꯕ ꯀꯩꯅꯣꯗꯣ ꯄꯣꯠꯇꯣ ꯑꯩꯅ ꯍꯧꯖꯤꯛ ꯍꯥꯏꯔꯤꯕ ꯒ꯭ꯔꯦꯅꯔ ꯍꯥꯟꯅ ꯆꯥꯔꯒ ꯊꯥ ꯑꯅꯤꯃꯨꯛ ꯁꯥꯟꯅꯔꯒ ꯀ꯭ꯔꯦꯇꯤꯟ ꯄ꯭ꯔꯣꯇꯤꯟ ꯀꯔꯤ ꯀꯔꯥ ꯆꯥꯔꯒ ꯑꯃꯨꯛ ꯐꯒꯠꯍꯟꯁꯦ ꯍꯥꯏꯕꯗꯣ ꯑꯗꯨ ꯄꯨꯂꯞ ꯀꯩꯅꯣ ꯇꯧꯕꯗ ꯆꯧꯔꯥꯛꯅ ꯊꯥꯁꯦ ꯅꯤꯄꯥꯟ ꯃꯥꯄꯟꯃꯨꯛꯇꯤ ꯆꯪꯕ ꯌꯥꯏꯌꯦꯕꯀꯣ ꯊꯥ ꯅꯤꯄꯥꯟ ꯃꯥꯄꯟꯃꯨꯛ ꯆꯪꯕ ꯌꯥꯏ ꯑꯁꯤꯒꯤ ꯃꯅꯨꯡꯁꯤꯗ ꯅꯪ ꯁꯚꯦꯟꯇꯤ ꯀꯦꯖꯤ ꯑꯕꯞꯇꯗꯤ ꯂꯩꯅꯤ ꯑꯥ ꯁꯚꯦꯟꯇꯤ ꯀꯦꯖꯤ ꯑꯕꯞ ꯃꯨꯛꯇꯗꯤ ꯂꯩꯅꯤ ꯊꯣꯛꯂꯛꯀꯅꯤ ꯊꯣꯛꯂꯛꯀꯅꯤ ꯊꯣꯛꯂꯛꯀꯅꯤ ꯃꯁꯜꯗꯤ ꯀꯩꯅꯣ ꯊꯥ ꯑꯅꯤ ꯑꯍꯨꯝꯒꯤ ꯃꯅꯨꯡꯗꯒꯤ ꯅꯪ ꯑꯗꯨꯝ ꯍꯧꯔꯛꯑꯅꯤ ꯑꯗꯨ ꯅꯪꯅ ꯑꯩꯅ ꯍꯥꯏꯅꯤꯡꯕꯗꯤ ꯅꯪꯅ ꯋꯥꯔꯦ ꯈꯣꯠꯂꯦꯅ ꯂꯦꯞꯊꯣꯛꯄꯗꯣ ꯇꯧꯒꯅꯨ ꯆꯥꯡ ꯅꯥꯏꯅ ꯑꯗꯨꯝ ꯂꯥꯛꯑꯣ ꯑꯗꯨ ꯅꯠꯇ꯭ꯔꯒꯗꯤ ꯅꯁꯥꯗ ꯀꯩꯅꯣ ꯃꯌꯥꯝ ꯄ꯭ꯔꯣꯕ꯭ꯂꯦꯝ ꯃꯌꯥꯝ ꯊꯣꯛꯂꯛꯀꯅꯦꯕ ꯍꯥꯏꯕꯗꯤ ꯍꯥꯏꯕꯗꯤ ꯅꯪꯅ ꯒ꯭ꯔꯦꯅꯔ ꯆꯥꯕ ꯍꯥꯏꯕꯁꯤ ꯏꯁꯥꯗ ꯐ꯭ꯔꯤꯛꯁꯟ ꯌꯥꯝ ꯊꯣꯛꯑꯦꯕ ꯆꯥꯅ ꯆꯥꯅ ꯁꯥꯟꯟꯕ ꯑꯣꯏꯔꯒꯗꯤ ꯐꯩ ꯁꯥꯟꯅꯗꯕꯤꯗ ꯆꯥꯗꯕꯗꯣ ꯈꯣꯡ ꯍꯥꯝꯗꯕ ꯈꯣꯠꯄ ꯌꯥꯝ ꯇꯧꯋꯦꯕ ꯑ ꯑꯥ ꯑꯥ ꯑ ꯑꯗꯨ ꯏꯁꯥꯗ ꯐꯦꯠꯄꯨꯗꯤ ꯂꯥꯛꯑꯦꯕꯀꯣ ꯖꯤꯝ ꯁꯥꯟꯗꯕꯤꯗ ꯑꯗꯨ ꯐꯦꯠꯇ ꯂꯥꯛꯆꯕꯒꯤ ꯋꯥꯅꯤ ꯏꯁꯥ ꯄꯥꯔꯠ ꯃꯅꯨꯡ ꯕꯣꯗꯤꯁꯤꯒꯤ ꯃꯅꯨꯡꯗ ꯌꯥꯝ ꯊꯤꯅ ꯁꯣꯛꯑꯦꯕꯀꯣ

ꯑꯩꯈꯣꯏꯒꯤꯁꯦ ꯃꯣꯔꯅꯤꯡꯒꯤ ꯄꯨꯡ ꯐꯥꯏꯚ ꯑꯦ ꯑꯦꯝꯗꯒꯤ ꯍꯧꯔꯦ ꯑꯗꯨꯒ ꯅꯨꯡꯗꯥꯡꯒꯤ ꯑꯣꯏꯅ ꯄꯨꯡ ꯅꯤꯄꯥꯟ ꯁ꯭ꯋꯥꯏꯗ ꯂꯣꯏꯁꯜꯂꯦ ꯑ ꯆꯟꯕꯤꯌꯨ ꯆꯟꯕꯤꯌꯨ ꯑꯣꯟꯂꯥꯏꯟ ꯄꯦꯃꯦꯟꯁꯨ ꯌꯥꯕꯒꯤ ꯑꯌꯥꯕ ꯈꯨꯗꯣꯡꯆꯥꯕ ꯂꯩꯀꯣ ꯑꯗꯣ ꯗꯦꯠ ꯇꯦꯟ ꯐꯥꯎꯕꯒꯤ ꯃꯅꯨꯡꯗ ꯇꯧꯕꯤꯔꯛꯎꯀꯣ ꯌꯥꯔꯒꯗꯤ ꯑꯩꯈꯣꯏꯒꯤ ꯑꯣꯐꯔ ꯈꯨꯗꯣꯡꯆꯥꯕ ꯑꯁꯤ ꯂꯧꯕꯤꯍꯧꯋꯣꯕ ꯍꯣꯏ ꯊꯝꯃꯣ ꯊꯝꯃꯣ